ꯑꯩꯅ ꯑꯣꯟꯂꯥꯏꯟꯗꯒꯤ ꯁꯦꯠ ꯋꯦꯠ ꯀꯝꯄꯦꯅꯤꯒꯤ ꯍꯤꯌꯥꯔ ꯖꯦꯜ ꯑꯃ ꯆꯦꯟꯕꯅꯤ ꯑꯁ ꯑꯗꯨ ꯌꯧꯔꯛꯄ ꯃꯇꯝꯗꯗꯤ ꯂꯣꯀꯦꯟ ꯃꯦꯗ ꯑꯣꯏꯔꯝꯃꯦ ꯑꯩꯉꯣꯟꯗ ꯑꯩ ꯁꯝꯁꯤꯗꯁꯨ ꯌꯥꯗ꯭ꯔꯦ ꯄꯨꯂꯞ ꯀꯦꯟꯕꯗ ꯂꯣꯏꯔꯦ ꯃꯌꯥꯝꯅ ꯄꯣꯠ ꯂꯩꯕ ꯃꯇꯝꯗ ꯁꯦꯠ ꯋꯦꯠꯀꯤ ꯑꯣꯏꯔꯁꯨ ꯑꯣꯔꯤꯖꯤꯅꯦꯜꯗꯨ ꯌꯦꯡꯉ ꯌꯦꯡꯉꯒ ꯂꯩꯕꯤꯌꯨ